ꯀꯩꯅꯣ ꯍꯣꯏ ꯍꯣꯏ ꯑꯩ ꯎꯝ ꯑꯩ ꯍꯥꯏꯖꯔꯛꯀꯦ ꯉꯁꯥꯏ ꯍꯥꯏꯈꯤꯕꯗꯣ ꯑꯥꯂꯨ ꯕꯦꯛ ꯑꯅꯤ ꯑꯩꯈꯣꯏ ꯂꯨꯍꯣꯡꯕꯒꯤꯅꯤꯅ ꯑꯗꯣ ꯈꯤꯇꯪ ꯀꯩꯅꯣ ꯌꯥꯝꯅ ꯂꯧꯁꯤꯟꯈꯤꯒꯦ ꯍꯥꯏꯅ ꯇꯧꯕꯅꯦꯕ ꯎꯝ ꯑꯥꯂꯨ ꯕꯦꯛ ꯑꯅꯤ ꯑꯃꯅꯦ ꯆꯅꯝꯗꯣ ꯀꯦꯖꯤ ꯇꯔꯥ ꯑꯃꯒ ꯇꯤꯜꯍꯧꯗꯣ ꯀꯦꯖꯤ ꯃꯉꯥ ꯑꯃꯒ ꯍꯥꯏꯈꯤꯕꯅꯦꯕꯀꯣ ꯑꯗꯒꯤ ꯊꯥꯎ ꯕꯣꯇꯜ ꯋꯥꯟ ꯂꯤꯇꯔ ꯑꯣꯏꯕꯗ ꯇꯔꯥꯃꯉꯥ ꯃꯨꯛꯀ ꯁꯥꯔ ꯍꯣꯏꯒꯤ ꯑꯩꯅ ꯍꯥꯏꯖꯅꯤꯡꯉꯦ ꯁꯥꯔ ꯍꯣꯏꯒꯤ ꯃꯃꯟꯗꯨꯗꯒꯤ ꯈꯤꯇꯪ ꯇꯥꯔ ꯇꯥꯔ ꯄꯤꯕꯤꯌꯨ ꯍꯥꯏꯒꯦ ꯇꯧꯕꯅꯦ ꯁꯥꯔ

ꯍꯣꯏ ꯍꯣꯏ ꯈꯤꯇꯪ ꯍꯣꯜꯁꯦꯜ ꯃꯃꯟꯗ ꯄꯤꯕꯤꯌꯣ ꯍꯥꯏꯒꯦ ꯇꯧꯖꯕꯅꯤ ꯑꯧ ꯑꯧ

ꯑꯧ ꯑꯧ

ꯍꯣꯏ ꯍꯣꯏ ꯑꯩ

ꯑꯗꯨꯗ ꯑꯗꯨꯝ ꯎꯝ ꯍꯣꯏ ꯍꯣꯏ ꯄꯦꯀꯤꯡꯗ ꯎꯝ ꯍꯣꯏ ꯍꯏ ꯍꯣꯏ ꯍꯣꯏ ꯍꯣꯏ ꯍꯣꯏ ꯍꯣꯏ ꯎꯝ ꯍꯣꯏ ꯍꯣꯏ ꯑꯣ ꯄꯦꯀꯤꯡꯗꯣ ꯈꯔ ꯐꯖꯅ ꯇꯧꯕꯤꯔꯝꯃꯣ ꯑꯩ ꯑꯗꯨꯝ ꯀꯥꯔꯛꯄꯗ ꯄꯨꯖꯈ꯭ꯔꯒꯦ ꯎꯝ ꯎꯝ ꯍꯣꯏ ꯍꯣꯏ ꯍꯣꯏ ꯑꯥ ꯍꯣꯏ ꯗꯦꯂꯤꯕꯔꯤ ꯇꯧꯕ ꯌꯥꯏ ꯍꯥꯏꯕꯅꯤꯅ ꯑꯗꯨꯝ ꯃꯊꯪꯗꯒꯤ ꯑꯗꯨꯝ ꯇꯧꯔꯛꯀꯦ ꯉꯁꯤꯒꯤ ꯑꯣꯏꯅꯗꯤ ꯑꯩ ꯑꯗꯨꯝ ꯄꯨꯖꯈ꯭ꯔꯒꯦ ꯍꯣꯏ ꯍꯣꯏ ꯍꯣꯏ